ꯍꯜꯂꯣ ꯁꯤꯁꯦ ꯔꯤꯄ꯭ꯂꯦꯁ ꯁꯣꯞꯀꯤ ꯑꯣꯏꯕꯤꯔꯕꯣ ꯑꯩꯁꯦ ꯀꯩꯅꯣ ꯂꯦꯞꯇꯣꯞꯀꯤ ꯏꯁꯀ꯭ꯔꯤꯟꯁꯦ ꯀꯥꯏꯈ꯭ꯔꯕ ꯑꯗꯨꯗ ꯁꯦꯝꯕꯁꯦ ꯀꯌꯥꯃꯨꯛ ꯆꯪꯒꯗꯒꯦꯅ ꯇꯧꯖꯔꯛꯄꯅꯦ ꯀ꯭ꯔꯦꯛꯁꯨ ꯆꯠꯈ꯭ꯔꯦ ꯑꯗꯨꯗ ꯊꯥꯒꯠꯄꯁꯦ ꯄꯨꯔꯥ ꯌꯥꯗ꯭ꯔꯦꯕ ꯃꯝꯃ ꯂꯩꯈ꯭ꯔꯦꯕ ꯏꯁꯀ꯭ꯔꯤꯟ ꯍꯣꯏ ꯁꯕꯦꯟꯇꯤꯟ ꯏꯟꯁꯀꯤꯗꯣ ꯑꯣꯏꯔ ꯃꯥꯜꯂꯦ ꯀꯩꯅꯣꯒꯤ ꯑꯩꯆ ꯄꯤꯒꯤꯅꯦ

ꯍꯥꯞꯄꯗꯤ ꯃꯣꯏꯒꯤ ꯑꯣꯔꯤꯖꯤꯅꯦꯜꯗꯨꯗꯤ ꯍꯥꯞꯅꯤꯡꯉꯦ ꯑꯗꯣ ꯀꯌꯥꯝ ꯀꯌꯥꯝ ꯈꯦꯠꯅꯕ ꯑꯣꯏꯒꯗꯒꯦ ꯑꯅꯤꯗꯨꯒꯤ

ꯑꯣ ꯑꯗꯣ ꯍꯨꯖꯤꯛꯁꯦ ꯗꯤꯁꯀꯥꯎꯟꯒꯨꯝꯕꯒꯗꯤ ꯄꯤꯕꯤꯗꯕ꯭ꯔꯣ ꯁꯣꯝꯒꯤ ꯗꯨꯀꯥꯟꯁꯦ

ꯑꯣ ꯑꯗꯨ ꯑꯗꯨ ꯁꯦꯝꯕꯁꯦ ꯀꯌꯥꯃꯨꯛ ꯀꯨꯏꯅ ꯆꯪꯒꯗꯧꯕꯒꯦ

ꯑꯣ ꯑꯣ ꯍꯣꯏ ꯍꯣꯏ ꯍꯣꯏ ꯍꯣꯏ ꯌꯥꯝ ꯅꯨꯉꯥꯏꯖꯔꯦ ꯑꯗꯨꯗꯤ ꯄꯨꯔꯒ ꯂꯥꯛꯆꯔꯒꯦ